ꯚꯥꯔꯠꯀꯤ ꯃꯦꯗꯤꯌꯥꯒꯤ ꯃꯇꯥꯡꯁꯦ ꯌꯥꯝ ꯐꯖꯅ ꯑꯗꯨꯝ ꯄꯤ ꯑꯗꯨꯕꯨ ꯐꯖꯅ ꯄꯤ ꯍꯥꯏ ꯇꯥꯔꯒꯁꯨ ꯀꯩꯒꯨꯝ ꯀꯥꯟꯗ ꯕꯥꯏꯁ ꯑꯣꯏꯕ ꯑꯗꯨꯝ ꯌꯥꯎꯋꯦ ꯅ꯭ꯌꯨꯁꯄꯦꯄꯔ ꯃꯈꯜ ꯃꯈꯜ ꯑꯦꯖꯦꯟꯁꯤ ꯂꯩꯔꯤꯕ ꯃꯌꯥꯝꯁꯤ ꯃꯈꯣꯏꯒꯤ ꯂꯩꯔꯤꯕ ꯄꯥꯜꯂꯤꯕ ꯀꯔꯦꯟ ꯒꯣꯕꯔꯃꯦꯟ ꯄꯥꯏꯔꯤꯕꯁꯤꯡꯗꯨꯒꯤ ꯁꯥꯏꯠꯇ ꯂꯩꯕ ꯑꯗꯒꯤ ꯂꯩꯕ ꯂꯩꯇꯕ ꯑꯗꯨꯒꯤ ꯑꯦꯒꯦꯟꯁꯇ ꯏꯕ ꯑꯗꯨꯒ ꯒꯣꯕꯔꯃꯦꯟꯀꯤ ꯐꯦꯕꯦꯔꯗ ꯏꯕ ꯃꯣꯏ ꯑꯗꯨꯃꯥꯏꯅ ꯈꯥꯏꯗꯣꯛꯏ ꯑꯗꯨꯒ ꯀꯩꯒꯨꯝꯕ ꯑꯒꯦꯟꯁꯇ ꯏꯕ ꯇꯥꯔꯒꯗꯤ ꯐ꯭ꯔꯤꯗꯝ ꯏꯁꯄꯤꯁꯀꯤ ꯔꯥꯏꯠꯁꯨ ꯃꯠꯄ ꯌꯥꯎꯕꯒꯤ ꯃꯇꯝꯁꯨ ꯑꯗꯨꯝ ꯌꯥꯎꯗꯕ ꯅꯠꯇꯦ ꯑꯩꯅ ꯈꯪꯕ ꯃꯃꯤꯡ ꯂꯩꯕ ꯄꯥꯎ ꯆꯦ ꯈꯔꯒꯤ ꯃꯃꯤꯡ ꯍꯥꯏ ꯇꯥꯔꯒꯗꯤ ꯗ ꯇꯦꯂꯒ꯭ꯔꯥꯐ ꯗ ꯍꯤꯟꯗꯨ ꯑꯃꯁꯨꯡ ꯇꯥꯏꯝꯁ ꯑꯣꯐ ꯏꯟꯗꯤꯌꯥ ꯑꯁꯤꯅꯆꯤꯡꯕꯅꯤ